ꯍꯟꯗꯛ ꯑꯩꯅ ꯃꯤꯌꯥꯝꯗ ꯑꯩꯅ ꯄꯥꯏꯔꯤꯕ ꯄꯣꯠ ꯍꯥꯏꯕꯗꯤ ꯑꯦꯂꯦꯛꯇ꯭ꯔꯣꯅꯤꯛꯁꯀꯤ ꯑꯣꯏꯔꯁꯨ ꯗꯦꯜ ꯀꯝꯄꯅꯤ ꯂꯦꯞꯇꯣꯞ ꯑꯃ ꯑꯩꯅ ꯄꯥꯏꯖꯔꯤ ꯁꯤꯒꯤ ꯄꯣꯠꯁꯤ ꯀꯌꯥꯝ ꯐꯩ ꯀꯌꯥꯝ ꯀꯥꯟꯅꯩ ꯍꯥꯏꯕꯁꯤ ꯑꯩꯒꯤ ꯑꯦꯛꯁꯄꯤꯔꯤꯌꯦꯟꯁꯇ ꯍꯥꯏꯌꯣ ꯍꯥꯏꯔꯒꯗꯤ ꯑꯩꯅ ꯃꯃꯥꯡꯉꯩꯗꯁꯨ ꯑꯇꯣꯞꯄ ꯀꯝꯄꯅꯤ ꯃꯌꯥꯝ ꯑꯃ ꯄꯥꯏꯖꯩ ꯑꯗꯨꯕꯨ ꯁꯤꯒꯤ ꯗꯦꯜ ꯀꯝꯄꯅꯤꯁꯦ ꯌꯧꯕ ꯑꯃꯐꯥꯎ ꯌꯥꯎꯗꯦ ꯍꯥꯏꯕꯇꯥꯔꯦ ꯁꯤꯗ ꯁꯤꯖꯤꯟꯅꯕ ꯁꯤꯒꯤ ꯄꯣꯠꯁꯦ ꯑꯩꯈꯣꯏ ꯑꯩꯒꯤ ꯑꯦꯛꯁꯄꯤꯔꯤꯌꯦꯟꯁꯇ ꯍꯥꯏꯌꯣ ꯍꯥꯏꯔꯒꯗꯤ ꯌꯥꯝꯅ ꯍꯦꯚꯤ ꯋꯥꯔꯛ ꯍꯦꯚꯤꯗꯁꯨ ꯁꯤꯖꯤꯟꯅꯕ ꯌꯥꯕ ꯍꯦꯚꯤꯗ ꯁꯤꯖꯤꯟꯅꯕ ꯌꯥꯕ ꯍꯥꯏꯕꯁꯦ ꯃꯥꯒꯤ ꯕꯦꯠꯇ꯭ꯔꯤ ꯕꯦꯛꯀꯞꯁꯨ ꯌꯥꯝꯅ ꯐꯕ ꯑꯗꯨꯒꯨꯝꯕ ꯄꯣꯠꯁꯛ ꯑꯃꯅꯤ ꯕꯦꯠꯇ꯭ꯔꯤ ꯈꯛꯇ ꯅꯠꯇꯦ ꯁꯤꯒꯤ ꯄꯣꯠꯁꯛ ꯑꯁꯦ ꯃꯥꯒꯤ ꯆꯥꯔꯖꯔꯗꯒꯤ ꯍꯧꯔꯒ ꯌꯥꯝ ꯐꯕ ꯑꯗꯨꯒꯨꯝꯕ ꯄ꯭ꯔꯗꯛ ꯑꯃꯅꯦ ꯍꯥꯏꯕꯁꯦ ꯑꯩ ꯍꯥꯏꯖꯅꯤꯡꯉꯤ ꯁꯤ ꯌꯥꯔꯒꯗꯤ ꯄꯣꯠꯁꯦ ꯂꯧꯕ ꯃꯇꯝꯗ ꯑꯁꯤꯒꯤ ꯗꯦꯜ ꯀꯝꯄꯅꯤꯁꯦ ꯃꯥꯒꯤ ꯔꯣꯝꯁꯨ ꯌꯥꯝ ꯆꯥꯎꯏ ꯃꯥꯒꯤ ꯖꯤ ꯕꯤꯁꯨ ꯌꯥꯝ ꯆꯥꯎꯏ ꯁꯤꯗ ꯃꯥꯒꯤ ꯗꯤꯁꯄ꯭ꯂꯦꯁꯨ ꯌꯥꯝ ꯐꯕ ꯑꯗꯨꯒꯨꯝꯕ ꯄꯣꯠ ꯑꯃꯅꯤ ꯁꯤꯗ ꯌꯥꯎꯔꯤꯕ ꯄꯣꯠꯁꯦ ꯑꯩꯒꯤ ꯑꯦꯛꯁꯄꯤꯔꯤꯌꯦꯟꯁꯇ ꯍꯥꯏꯌꯣ ꯍꯥꯏꯔꯒꯗꯤ ꯑꯇꯣꯞꯄ ꯀꯝꯄꯅꯤ ꯑꯗꯨꯗꯒꯤ ꯁꯨꯡꯃꯥꯟ ꯃꯥꯟꯅꯗꯦ ꯁꯤꯅ ꯏꯇꯣꯞ ꯇꯣꯞꯄ ꯌꯥꯝ ꯐꯕ ꯑꯗꯨꯒꯨꯝꯕ ꯄ꯭ꯔꯗꯛꯅꯤ ꯍꯥꯏꯕꯁꯤ ꯑꯩ ꯍꯥꯏꯖꯅꯤꯡꯉꯤ ꯑꯗꯨꯅ ꯁꯤꯗ ꯃꯥꯒꯤ ꯀꯦꯕꯤꯅꯦꯠꯇꯒꯤ ꯃꯥꯒꯤ ꯆꯥꯔꯖꯔꯗꯒꯤ ꯃꯥꯒꯤ ꯗꯤꯁꯄ꯭ꯂꯦꯗꯒꯤ ꯌꯦꯡꯕ ꯃꯇꯝꯗ ꯃꯤꯅꯁꯨ ꯌꯥꯝ ꯄꯥꯝꯕ ꯑꯗꯨꯒꯨꯝꯕ ꯄꯣꯠꯁꯛ ꯑꯃꯅꯤ ꯑꯩꯈꯣꯏꯗ ꯊꯥꯗꯕ ꯃꯇꯝꯗꯁꯨ ꯄꯥꯛ ꯀꯥꯏꯕ ꯉꯝꯗꯕ ꯑꯗꯨꯒꯨꯝꯕ ꯄꯣꯠꯅꯤ ꯁꯤꯗ ꯗꯤꯁꯄ꯭ꯂꯦꯁꯨ ꯌꯥꯝ ꯁꯦꯡꯉꯦ ꯍꯥꯏꯕꯕꯨ ꯁꯤꯗ ꯃꯤꯠ ꯁꯣꯛꯅꯤꯡꯉꯥꯏ ꯑꯗꯨꯒꯨꯝꯕ ꯗꯤꯁꯄ꯭ꯂꯦꯁꯨ ꯃꯣꯏꯅ ꯍꯥꯞꯆꯩ ꯁꯤꯗ ꯊꯕꯛ ꯁꯨꯕꯗ ꯃꯤꯠ ꯁꯣꯛꯄ ꯈꯣꯠꯄ ꯑꯗꯨꯒꯨꯝꯕꯒꯤ ꯄ꯭ꯔꯣꯕ꯭ꯂꯦꯝ ꯀꯔꯤꯝꯇ ꯂꯩꯇꯦ ꯑꯗꯨꯅ ꯁꯤꯒꯤ ꯄ꯭ꯔꯗꯛꯁꯦ ꯑꯩꯒꯤ ꯑꯦꯛꯁꯄꯤꯔꯤꯌꯦꯟꯁꯇ ꯍꯥꯏꯌꯣ ꯍꯥꯏꯔꯒꯗꯤ ꯌꯥꯝ ꯐꯕ ꯑꯗꯨꯒꯨꯝꯕ ꯄꯣꯠꯁꯛ ꯑꯃꯅꯤ ꯑꯗꯨꯅ ꯗꯦꯜ ꯀꯝꯄꯅꯤ ꯃꯥꯒꯤ ꯖꯤ ꯕꯤꯁꯨ ꯌꯥꯝ ꯋꯥꯡꯕ ꯑꯗꯨꯒ ꯃꯥꯒꯤ ꯄ꯭ꯔꯣꯁꯦꯁꯔꯁꯦ ꯌꯥꯝꯅ ꯐꯕ ꯑꯗꯨꯒꯨꯝꯕ ꯕꯦꯇ꯭ꯔꯤ ꯕꯦꯛ ꯑꯞꯁꯨ ꯌꯥꯝ ꯂꯩꯕ ꯗꯤꯁꯄ꯭ꯂꯦꯁꯨ ꯌꯥꯝ ꯁꯦꯡꯕ ꯑꯗꯨꯒ ꯃꯥꯒꯤ ꯁꯤꯖꯤꯟꯅꯕ ꯃꯇꯝꯗꯁꯨ ꯌꯥꯝ ꯍꯦꯚꯤ ꯑꯣꯏꯅ ꯁꯤꯖꯤꯟꯅꯕ ꯌꯥꯕ ꯑꯇꯣꯞꯄ ꯀꯝꯄꯅꯤꯗꯤ ꯈꯔ ꯀꯨꯏꯅ ꯁꯤꯖꯤꯟꯅꯔꯗꯤ ꯁꯥꯕ ꯄ꯭ꯔꯣꯕ꯭ꯂꯦꯝ ꯀꯔꯤ ꯀꯔꯤ ꯏꯐꯦꯛ ꯇꯧꯕ ꯑꯗꯨꯒꯨꯝꯕ ꯌꯥꯝ ꯂꯩꯌꯦ ꯑꯗꯨꯅ ꯁꯤꯗꯤ ꯀꯔꯤꯒꯨꯝꯕ ꯑꯩꯈꯣꯏꯅ ꯚꯤꯗꯤꯑꯣ ꯑꯃ ꯊꯥꯒꯠꯄ ꯃꯇꯝꯗꯁꯨ ꯁꯤꯅꯦꯃꯥ ꯌꯦꯡꯒꯦ ꯍꯥꯏꯔꯁꯨ ꯃꯥꯒꯤ ꯗꯤꯁꯄ꯭ꯂꯦꯁꯦ ꯌꯥꯝ ꯁꯦꯡꯕ ꯍꯩꯆ ꯗꯤ ꯃꯛ ꯅꯠꯇ꯭ꯔꯁꯨ ꯑꯇꯣꯞꯄ ꯑꯩꯈꯣꯏꯅ ꯊꯥꯕ ꯃꯇꯝꯗꯁꯨ ꯍꯩꯆ ꯗꯤꯒꯨꯝꯅ ꯁꯦꯡꯕ ꯑꯗꯨꯒꯨꯝꯕ ꯃꯥꯒꯤ ꯐꯤꯆꯔꯁꯦ ꯌꯥꯝ ꯁꯦꯡꯕ ꯑꯗꯨꯅ ꯁꯤꯒꯤ ꯄꯣꯠꯁꯤ ꯌꯥꯝ ꯐꯩ ꯁꯤꯒꯤ ꯗꯦꯜ ꯀꯝꯄꯅꯤ ꯗꯦꯜ ꯀꯝꯄꯅꯤꯒꯤ ꯂꯦꯞꯇꯣꯞꯁꯦ ꯌꯥꯝ ꯐꯩ ꯍꯥꯏꯕꯁꯦ ꯃꯤꯌꯥꯝꯗ ꯑꯩꯅ ꯍꯥꯏꯖꯅꯤꯡꯕꯅꯤ